ꯕꯥꯁꯀꯦꯠ ꯇ꯭ꯔꯤ ꯍꯥꯏꯔꯤꯁꯦ ꯃꯁꯤ ꯈꯨꯠꯅ ꯁꯥꯕ ꯀꯧꯅꯥꯒꯤ ꯄꯣꯠꯁꯛ ꯃꯈꯜ ꯑꯃꯅꯤ ꯃꯁꯤꯅ ꯑꯩꯈꯣꯏꯅ ꯁꯥꯅꯤꯡꯕ ꯃꯑꯣꯡꯗ ꯁꯥꯕ ꯌꯥꯏ ꯕꯦꯛ ꯑꯣꯏꯔꯁꯨ ꯀꯧꯅꯥꯒꯤ ꯐꯛ ꯑꯣꯏꯔꯁꯨ ꯑꯦꯅꯤ ꯕꯥꯁꯀꯦꯠ ꯑꯣꯏꯔꯁꯨ ꯁꯥꯕ ꯌꯥꯏ ꯍꯥꯏꯗꯤ ꯀꯧꯅꯥꯒꯤꯁꯤꯅ ꯑꯗꯨꯒ ꯄꯣꯠꯇ꯭ꯔꯤ ꯍꯥꯏꯔꯤꯁꯤꯅ ꯄꯣꯠꯇ꯭ꯔꯤꯁꯤꯅ ꯑꯃꯨꯛ ꯍꯥꯏꯗꯤ ꯂꯩꯈꯣꯝꯅ ꯇꯧꯔꯒ ꯁꯥꯅꯤꯡꯕ ꯃꯑꯣꯡꯗ ꯁꯥꯔꯒ ꯒꯤꯂꯥꯁ ꯑꯣꯏꯒꯦꯔ ꯄꯨꯛꯈꯝ ꯑꯣꯏꯒꯦꯔ ꯆꯐꯨ ꯑꯣꯏꯒꯦꯔ ꯀꯦꯇꯂꯤ ꯑꯣꯏꯒꯦꯔ ꯑꯦꯅꯤ ꯍꯥꯏꯗꯤ ꯂꯩꯕꯥꯛꯅ ꯁꯥꯕ ꯄꯣꯠꯈꯩ ꯑꯩꯈꯣꯏꯅ ꯁꯦꯝꯅꯤꯡꯕ ꯃꯑꯣꯡꯗ ꯁꯦꯝꯕ ꯌꯥꯏ ꯑꯗꯨꯒ ꯋꯦꯕꯤꯡ ꯍꯥꯏꯔꯤꯁꯤꯅ ꯋꯦꯕꯤꯡꯁꯤꯅ ꯍꯥꯏꯗꯤ ꯑꯩꯈꯣꯏꯒꯤ ꯈꯨꯠꯅ ꯁꯥꯕ ꯐꯤ ꯃꯈꯜ ꯑꯃꯅꯤ ꯃꯁꯤꯅ ꯑꯩꯈꯣꯏꯅ ꯁꯦꯝꯅꯤꯡꯕ ꯃꯑꯣꯡꯗ ꯐꯤ ꯑꯣꯏꯒꯦꯔ ꯐꯅꯦꯛ ꯑꯣꯏꯒꯦꯔ ꯈꯨꯗꯩ ꯑꯣꯏꯒꯦꯔ ꯑꯩꯈꯣꯏꯅ ꯁꯦꯝꯅꯤꯡꯕ ꯃꯑꯣꯡꯗ ꯍꯛꯑꯒ ꯐꯖꯅꯕ ꯗꯤꯖꯥꯏꯟ ꯇꯧꯔꯒ ꯈꯨꯠꯅ ꯁꯥꯕ ꯃꯈꯜ ꯑꯃꯅꯤ ꯑꯗꯨꯒ ꯃꯁꯤ ꯍꯥꯏꯔꯤꯕ ꯄꯣꯠꯁꯛ ꯑꯁꯤ ꯃꯤꯌꯥꯝꯅ ꯉꯥꯛꯇꯨꯅ ꯊꯝꯃꯤꯕꯒꯤ ꯃꯔꯝꯗꯤ ꯍꯥꯏꯗꯤ ꯃꯁꯤ ꯃꯥꯏ ꯃꯥꯏꯒꯤ ꯐꯦꯁꯇꯤꯕꯦꯜ ꯑꯣꯏꯒꯦꯔ ꯑꯦꯅꯤ ꯄꯣꯠ ꯑꯃ ꯂꯥꯛꯄ ꯃꯇꯝꯗ ꯃꯥꯒꯤ ꯃꯥꯒꯤ ꯍꯥꯏꯔꯤꯕ ꯕꯥꯁꯀꯦꯠ ꯄꯣꯠꯇ꯭ꯔꯤꯒꯤ ꯍꯥꯏꯔꯤꯁꯦ ꯃꯐꯝ ꯆꯥꯅ ꯆꯥꯅ ꯄꯨꯊꯣꯛꯇꯨꯅ ꯁꯤꯖꯤꯟꯅꯕꯒꯤ ꯍꯥꯏꯗꯤ ꯃꯌꯥꯝ ꯃꯤꯌꯥꯝꯅ ꯁꯛꯈꯪꯅꯕꯒꯤ ꯉꯥꯛꯇꯨꯅ ꯊꯝꯕꯒꯤ ꯍꯥꯏꯗꯤ ꯂꯩꯔꯤꯕ ꯄꯣꯠꯁꯛꯈꯩꯁꯦ ꯃꯤꯌꯥꯝꯅ ꯉꯥꯛꯑ ꯊꯝꯃꯤ ꯑꯗꯨꯅ ꯃꯁꯤꯈꯩꯁꯦ ꯃꯔꯨꯑꯣꯏꯕ ꯄꯣꯠ ꯉꯥꯛꯇꯅꯤ